ꯃꯌꯥꯝ ꯑꯩꯅ ꯅꯍꯥꯟ ꯖꯤꯟꯁꯀꯤ ꯄꯦꯟꯇꯤ ꯑꯃ ꯂꯩꯕꯅꯦ ꯑꯗꯣ ꯖꯤꯟꯁꯀꯤ ꯄꯦꯟꯇꯤ ꯑꯁꯦ ꯌꯥꯝꯅ ꯏꯁꯇ꯭ꯔꯦꯆꯦꯕꯜ ꯑꯣꯏꯔꯝꯗꯦ ꯑꯗꯨꯒ ꯃꯆꯨꯁꯨ ꯌꯥꯝ ꯁꯤꯊꯩꯌꯦ ꯑꯗꯨꯒ ꯌꯥꯝ ꯊꯨꯅ ꯃꯆꯨꯁꯦ ꯀꯣꯛꯊꯩ ꯑꯗꯨꯒ ꯃꯥꯒꯤ ꯐꯤ ꯑꯁꯦ ꯌꯥꯝꯅ ꯈꯥꯡꯗꯦ ꯀꯟꯗꯦ ꯑꯗꯨꯒ ꯃꯥꯒꯤ ꯂꯪꯗꯥꯏꯁꯨ ꯊꯨꯅ ꯍꯟꯗꯣꯔꯛꯑꯦ ꯑꯗꯨꯒ ꯑꯗꯨꯅ ꯃꯁꯤꯒꯤ ꯖꯤꯟꯁ ꯑꯁꯦ ꯃꯌꯥꯝ ꯑꯁꯨꯝꯕ ꯖꯤꯟ ꯑꯁꯦ ꯂꯩꯕꯤꯗꯅꯕ ꯃꯌꯥꯝꯗ ꯑꯩꯅ ꯁꯖꯦꯁꯟ ꯇꯧꯖꯔꯤ